ꯑꯩꯅ ꯏꯁꯩ ꯄꯥꯡꯊꯣꯛꯄ ꯅꯠꯇ꯭ꯔꯒ ꯔꯦꯀꯣꯔꯗꯤꯡ ꯁꯦꯁꯟ ꯑꯃ ꯇꯧꯕꯁꯦ ꯑꯍꯥꯟꯕꯗ ꯑꯩꯒꯤ ꯏꯟꯁꯇ꯭ꯔꯨꯃꯦꯟ ꯑꯩꯅ ꯄꯥꯏꯒꯗꯕ ꯏꯟꯁꯇ꯭ꯔꯨꯃꯦꯟꯁꯤꯡ ꯌꯥꯏ ꯅꯠꯇ꯭ꯔꯒ ꯌꯥꯗꯦ ꯍꯥꯏꯕꯗꯨ ꯑꯃ ꯑꯩ ꯆꯦꯛ ꯇꯧꯕꯤꯔꯅꯤ ꯑꯗꯨ ꯃꯇꯨꯡꯗ ꯑꯩꯒ ꯏꯁꯩ ꯁꯛꯄꯗ ꯌꯥꯎꯃꯤꯟꯅꯒꯗꯕ ꯑꯩꯒꯤ ꯃꯦꯝꯕꯔꯁꯤꯡ ꯍꯥꯏꯕ ꯇꯥꯔꯦ ꯃꯣꯏꯒ ꯄꯥꯎ ꯐꯥꯎꯅꯔꯅꯤ ꯐꯥꯎꯅꯔꯕ ꯃꯇꯨꯡꯗ ꯑꯍꯥꯟꯕꯗ ꯔꯦꯀꯣꯔꯗꯤꯡ ꯇꯧꯗ꯭ꯔꯤꯀꯥꯟꯗ ꯔꯤꯍꯔꯁꯦꯜ ꯄꯤꯔꯤꯌꯠ ꯅꯨꯃꯤꯠ ꯅꯤꯅꯤꯃꯨꯛꯀꯤ ꯆꯥꯡꯗ ꯔꯤꯍꯔꯁ ꯇꯧꯕꯒꯤ ꯇꯟꯖꯥ ꯑꯗꯨ ꯂꯧꯒꯅꯤ ꯑꯗꯨꯒ ꯑꯩꯈꯣꯏꯒꯤ ꯊꯤꯜꯂꯤꯕ ꯑꯗꯨꯒ ꯈꯣꯡꯉꯤꯕ ꯏꯟꯁꯇ꯭ꯔꯨꯃꯦꯟ ꯈꯨꯗꯤꯡꯃꯛ ꯑꯗꯒꯤ ꯁꯛꯏꯕ ꯏꯁꯩ ꯄꯨꯝꯅꯃꯛ ꯑꯗꯨ ꯑꯩꯈꯣꯏꯒꯤ ꯂꯩꯔꯤꯕ ꯃꯦꯝꯕꯔꯁꯤꯡ ꯏꯟꯁꯇ꯭ꯔꯨꯃꯦꯟ ꯄꯥꯏꯔꯤꯕ ꯑꯗꯒꯤ ꯏꯁꯩ ꯁꯛꯏꯕ ꯁꯤꯡꯒꯔ ꯑꯗꯒꯤ ꯗ꯭ꯔꯝ ꯊꯤꯜꯂꯤꯕ ꯃꯌꯥꯝꯗꯨ ꯂꯣꯏꯅꯃꯛ ꯆꯤꯟ ꯇꯧꯃꯤꯟꯅꯔꯦ ꯑꯗꯨꯒ ꯀꯣꯔꯗꯤꯅꯦꯁꯟ ꯑꯃ ꯂꯩꯔꯦ ꯍꯥꯏ ꯀꯥꯟꯗꯨꯗ ꯑꯃꯨꯛ ꯄꯨꯂꯞ ꯔꯦꯗꯤ ꯂꯩꯔꯦ ꯍꯥꯏ ꯀꯥꯟꯗꯨꯗ ꯑꯩꯈꯣꯏꯅ ꯑꯃꯨꯛ ꯔꯦꯀꯣꯔꯗꯤꯡꯒꯤꯗꯃꯛꯇ ꯑꯃꯨꯛ ꯏꯁꯇꯨꯗꯤꯑꯣꯗ ꯆꯠꯂꯒ ꯑꯩꯈꯣꯏꯅ ꯄ꯭ꯔꯤꯄꯤꯌꯔ ꯇꯧꯒꯅꯤ ꯏꯁꯇꯨꯗꯤꯑꯣꯗ ꯆꯠꯄꯁꯤꯅ ꯑꯩꯈꯣꯏꯅ ꯍꯥꯟꯅ ꯏꯁꯇꯨꯗꯤꯑꯣꯒꯤ ꯅꯨꯄꯥ ꯑꯃ ꯍꯥꯟꯅ ꯇꯥꯅꯔꯒ ꯂꯩ ꯁꯤꯒꯤ ꯅꯨꯄꯥꯁꯦ ꯑꯩꯈꯣꯏꯅ ꯑꯗꯨꯝ ꯊꯥꯏꯅꯗꯒꯤ ꯑꯗꯨꯝ ꯑꯩꯈꯣꯏꯅ ꯔꯦꯀꯣꯔꯗꯤꯡ ꯑꯃ ꯇꯧꯒꯦ ꯍꯥꯏ ꯇꯥꯔꯒꯗꯤ ꯁꯤꯒꯤ ꯅꯨꯄꯥꯁꯤꯒ ꯑꯗꯨꯝ ꯇꯥꯅꯩ ꯃꯥꯒꯤ ꯏꯁꯇꯨꯗꯤꯑꯣꯁꯤ ꯌꯥꯝꯅ ꯅꯨꯡꯉꯥꯏ ꯁꯥꯎꯟ ꯑꯗꯒꯤ ꯃꯤꯛꯁ ꯁꯥꯎꯟ ꯃꯤꯛꯁꯤꯡ ꯇꯧꯕ ꯀꯝꯄꯣꯁ ꯇꯧꯕ ꯃꯇꯝꯗꯁꯨ ꯃꯥꯅ ꯍꯦꯟꯅ ꯃꯌꯥꯝꯗꯒꯤ ꯊꯣꯏꯗꯣꯛ ꯍꯦꯟꯗꯣꯛꯅ ꯍꯩꯕꯅ ꯃꯥꯒꯤ ꯏꯁꯇꯨꯗꯤꯑꯣꯁꯤꯗ ꯑꯩꯈꯣꯏ ꯃꯌꯥꯝ ꯆꯠꯂꯒ ꯑꯗꯨꯝ ꯔꯦꯀꯣꯔꯗꯤꯡ ꯁꯦꯁꯟꯁꯦ ꯄꯥꯡꯊꯣꯛꯑꯦ ꯔꯦꯀꯣꯔꯗꯤꯡ ꯁꯦꯁꯟꯁꯦ ꯄꯥꯡꯊꯣꯛꯄ ꯃꯇꯝꯗ ꯅꯣꯡꯃꯗ ꯍꯦꯛꯇ ꯂꯣꯏꯗꯦ ꯑꯗꯨꯝ ꯑꯍꯥꯟꯕ ꯅꯨꯃꯤꯠꯀꯤꯗꯤ ꯑꯗꯨꯝ ꯑꯩꯈꯣꯏꯒꯤ ꯃꯥꯒꯤ ꯔꯦꯀꯣꯔꯗꯤꯡ ꯁꯦꯁꯟꯒꯤ ꯏꯟꯁꯇ꯭ꯔꯨꯃꯦꯟ ꯃꯌꯥꯝ ꯑꯗꯒꯤ ꯃꯦꯀꯥꯅꯤꯀꯦꯜ ꯑꯣꯏꯕ ꯔꯦꯀꯣꯔꯗꯤꯡ ꯃꯌꯥꯝꯒꯤ ꯄ꯭ꯔꯣꯁꯦꯁꯇꯨ ꯑꯗꯨ ꯍꯥꯟꯅ ꯄꯥꯟꯈꯠꯂꯒ ꯑꯗꯨꯗ ꯌꯥꯏ ꯌꯥꯗꯦ ꯁꯥꯎꯟ ꯇꯦꯁꯇꯤꯡꯅꯆꯤꯡꯕ ꯃꯌꯥꯝ ꯑꯃ ꯇꯧꯋꯤ ꯑꯗꯨꯒ ꯑꯗꯨꯗ ꯑꯗꯨꯗ ꯑꯃꯨꯛ ꯈꯣꯡꯉꯕ ꯃꯇꯨꯡꯗ ꯑꯩꯈꯣꯏꯅ ꯑꯃꯨꯛ ꯇꯦꯁ ꯀꯌꯥꯔꯛ ꯇꯧꯔ ꯃꯇꯨꯡꯗ ꯑꯃꯨꯛ ꯑꯩꯈꯣꯏꯒꯤ ꯑꯁꯦꯡꯕ ꯑꯩꯈꯣꯏꯅ ꯄꯨꯊꯣꯛꯅꯤꯡꯕ ꯁꯥꯎꯟ ꯑꯗꯨ ꯑꯃꯨꯛ ꯄꯨꯊꯣꯛꯏ ꯅꯨꯃꯤꯠ ꯅꯤꯅꯤ ꯁꯨꯕ ꯅꯨꯃꯤꯠꯁꯤꯗ ꯑꯃꯨꯛ ꯈꯣꯡꯉꯒ ꯑꯃꯨꯛ ꯄꯨꯊꯣꯛꯀꯅꯤ ꯔꯦꯀꯣꯔꯗꯤꯡ ꯂꯣꯏꯔꯕ ꯃꯇꯨꯡꯗ ꯑꯃꯨꯛ ꯑꯩꯈꯣꯏꯅ ꯏꯁꯩ ꯏꯁꯩ ꯑꯩꯈꯣꯏꯅ ꯔꯦꯀꯣꯔꯠ ꯇꯧꯈꯤꯕꯁꯤꯡꯗꯣ ꯑꯃꯨꯛ ꯃꯥꯒꯤ ꯃꯥꯒꯤ ꯗ꯭ꯔꯝꯒꯤꯅ ꯗ꯭ꯔꯝꯒꯤ ꯑꯗꯒꯤ ꯒꯤꯇꯥꯔꯒꯤꯅ ꯒꯤꯇꯥꯔꯒꯤ ꯑꯣꯏꯕ ꯇꯣꯉꯥꯟ ꯇꯣꯉꯥꯟꯕ ꯁꯥꯎꯟꯁꯤꯡ ꯑꯗꯣ ꯃꯤꯛꯁ ꯑꯃꯨꯛ ꯇꯧꯒꯅꯤ ꯃꯤꯛꯁ ꯇꯧꯕ ꯂꯣꯏꯔ ꯃꯇꯨꯡꯗ ꯑꯃꯨꯛ ꯔꯤꯐꯥꯏꯟ ꯇꯧꯕ ꯍꯥꯏꯗꯅ ꯑꯃꯨꯛ ꯑꯩꯈꯣꯏꯒꯤ ꯁꯥꯎꯟꯗꯣ ꯑꯃꯨꯛ ꯀꯝꯄꯣꯁ ꯇꯧꯕꯒꯤ ꯃꯇꯥꯡꯗ ꯑꯃꯨꯛ ꯏꯁꯇꯨꯗꯤꯑꯣꯒꯤ ꯅꯨꯄꯥꯁꯤꯅ ꯃꯥꯅ ꯁꯥꯎꯟꯗꯨ ꯄꯨꯂꯞ ꯃꯤꯛꯁ ꯇꯧꯕꯤꯔꯅꯤ ꯇꯧꯕꯤꯔꯕ ꯃꯇꯨꯡꯗ ꯁꯨꯃꯥꯏꯅ ꯇꯧꯗꯅ ꯑꯩꯈꯣꯏꯅ ꯔꯦꯀꯣꯔꯗꯤꯡ ꯁꯦꯁꯟ ꯑꯁꯤ ꯄꯥꯡꯊꯣꯛꯏ